ꯀꯥꯂꯦꯟꯗ ꯏꯪꯊꯝꯊꯥ ꯃꯇꯝꯗꯗꯤ ꯑꯩꯈꯣꯏꯗꯤ ꯀꯣꯕꯤꯒꯨꯝꯕ ꯑꯗꯒꯤ ꯕ꯭ꯔꯣꯀꯣꯂꯤ ꯑꯗꯒꯤ ꯍꯪꯒꯥꯝ ꯑꯗꯒꯤ ꯍꯋꯥꯏ ꯊꯔꯥꯛ ꯍꯋꯥꯏ ꯃꯨꯕꯤ ꯑꯁꯨꯃꯥꯏꯅ ꯊꯥꯏ ꯑꯗꯩ ꯑꯁꯤꯗꯗꯤ ꯑꯩꯈꯣꯏꯅ ꯏꯁꯤꯡ ꯈꯔꯗꯤ ꯗꯔꯀꯥꯔ ꯑꯣꯏꯕꯀꯣ ꯅꯤꯡꯊꯝꯊꯥ ꯃꯇꯝꯗꯗꯤ ꯏꯁꯤꯡ ꯈꯔ ꯆꯥꯏꯕꯤꯔꯒ ꯈꯣꯠꯂꯒ ꯃꯣꯏꯁꯦ ꯍꯤꯡꯅꯅꯕ ꯈꯣꯠꯅꯕ ꯑꯩꯈꯣꯏꯅ ꯑꯗꯨꯝ ꯇꯧꯋꯦ ꯑꯗꯨꯒ ꯀꯥꯂꯦꯟ ꯃꯇꯝꯗꯅ ꯍꯋꯥꯏ ꯑꯁꯥꯡꯕꯤꯒꯨꯝꯕ ꯑꯗꯒꯤ ꯌꯦꯟꯗꯦꯝꯒꯨꯝꯕ ꯑꯩꯈꯣꯏꯅ ꯊꯥꯔꯤꯁꯦ ꯁꯤꯁꯤꯗ ꯑꯗꯩ ꯁꯦꯕꯣꯠ ꯅꯨꯡꯕꯣꯠ ꯁꯨꯝꯕꯁꯦ ꯊꯥꯏ ꯃꯣꯏꯗꯗꯤ ꯉꯁꯥꯏꯒꯤ ꯅꯤꯡꯊꯝꯗ ꯊꯥꯕꯒ ꯀꯥꯂꯦꯟꯗ ꯊꯥꯕꯒꯁꯦ ꯄꯣꯠꯁꯦ ꯈꯤꯇꯪ ꯗꯤꯐ꯭ꯔꯦꯟ ꯂꯩꯌꯦꯕꯀꯣ ꯃꯔꯝꯗꯤ ꯀꯩꯒꯤꯅꯣ ꯍꯥꯏꯔꯗꯤ ꯅꯤꯡꯊꯝꯗ ꯊꯥꯕ ꯄꯣꯠꯁꯦ ꯀꯥꯂꯦꯟꯗ ꯊꯥꯕ ꯃꯇꯝꯗ ꯑꯩꯈꯣꯏꯒꯤ ꯏꯁꯤꯡ ꯃꯥꯏꯁꯤꯡꯁꯦ ꯑꯩꯈꯣꯏ ꯁꯃꯔ ꯃꯇꯝꯗꯗꯤ ꯅꯣꯡ ꯂꯥꯛꯄ ꯃꯇꯝꯗ ꯏꯁꯤꯡꯅ ꯆꯣꯠꯈ꯭ꯔꯣ ꯏꯁꯤꯡꯅ ꯇꯨꯡꯉꯒ ꯑꯩꯈꯣꯏꯒꯤ ꯁꯤꯕ ꯄꯥꯝꯕꯤꯁꯨ ꯈꯔ ꯌꯥꯎꯋꯦꯕ ꯑꯗꯨꯏꯗꯨꯅꯅꯦ ꯑꯩꯈꯣꯏꯅꯅꯦ ꯅꯤꯡꯊꯝ ꯃꯗꯨꯗ ꯊꯥꯕ ꯌꯥꯕ ꯌꯥꯗꯕ ꯍꯥꯏꯗꯅ ꯄꯣꯠ ꯆꯩ ꯈꯔ ꯂꯩ ꯃꯔꯣꯏꯃꯛꯇ ꯑꯣꯏꯔꯣ ꯅꯤꯡꯊꯝꯊꯥ ꯃꯇꯝꯗꯗꯤ ꯑꯩꯈꯣꯏꯅ ꯊꯥꯔꯒ ꯑꯩꯈꯣꯏꯒꯤ ꯑꯋꯥꯠꯄ ꯏꯁꯤꯡꯗꯣ ꯈꯔ ꯄꯤꯕꯤꯕ ꯃꯇꯝꯗ ꯐꯖꯅ ꯍꯧꯋꯦꯕ ꯑꯗꯒꯤ ꯀꯥꯂꯦꯟ ꯑꯗꯨꯒ ꯀꯥꯂꯦꯟ ꯃꯇꯝꯗ ꯑꯩꯈꯣꯏꯅ ꯑꯗꯨꯏ ꯄꯣꯠꯇꯣ ꯊꯥꯔꯨꯔꯒꯗꯤ ꯔꯦꯅꯤ ꯔꯦꯅꯤ ꯁꯤꯖꯟ ꯍꯥꯏꯕ ꯑꯃ ꯂꯥꯛꯄꯅꯤꯅ ꯃꯗꯨꯒꯤ ꯄꯣꯠꯇꯨꯅ ꯏꯁꯤꯡꯗꯨꯗ ꯑꯗꯨꯝ ꯇꯨꯡꯖꯟꯒꯤꯀꯥꯟꯗ ꯂꯣꯏꯅ ꯄꯠꯂꯒ ꯈꯣꯠꯂꯒ ꯑꯗꯨꯝ ꯃꯥꯡꯉꯦꯕꯀꯣ ꯑꯗꯨꯏꯗꯨꯅ ꯅꯤꯡꯊꯝꯗ ꯀꯥꯂꯦꯟꯗ ꯍꯩ ꯔꯥꯗ ꯑꯣꯏꯔꯣ ꯍꯩ ꯔꯥꯗꯁꯨ ꯃꯉꯥꯏꯔꯦ ꯅꯤꯡꯊꯝ ꯍꯩ ꯍꯩꯁꯦ ꯀꯐꯣꯏꯁꯦ ꯑꯩꯈꯣꯏꯅ ꯀꯥꯂꯦꯟ ꯃꯇꯝꯗꯗꯤ ꯐꯖꯅ ꯄꯥꯜꯂꯦꯕꯀꯣ ꯅꯤꯡꯊꯝꯗꯗꯤ ꯄꯥꯟꯗꯦꯕ ꯁꯤ ꯃꯥꯒꯤ ꯃꯇꯝ ꯃꯥꯒꯤ ꯁꯤꯖꯟ ꯃꯇꯝ ꯍꯥꯏꯕ ꯑꯃ ꯂꯩꯌꯦꯕ ꯑꯗꯨꯅ ꯋꯤꯟꯇꯔꯗ ꯑꯩꯈꯣꯏꯅ ꯕ꯭ꯔꯣꯀꯣꯂꯤꯒꯨꯝꯕ ꯀꯔꯤꯒꯨꯝꯕ ꯈꯔꯗꯤ ꯑꯩꯈꯣꯏꯅ ꯀꯣꯕꯤꯒꯨꯝꯕ ꯊꯥꯏꯌꯦ ꯑꯩꯈꯣꯏꯅ ꯏꯁꯤꯡ ꯃꯥꯏꯁꯤꯡ ꯈꯔ ꯑꯗꯨꯝ ꯄꯤꯕꯤꯕ ꯁꯃꯔꯗꯗꯤ ꯁꯤꯒꯤ ꯄꯣꯠꯁꯦ ꯑꯩꯈꯣꯏꯅ ꯊꯥꯕ ꯑꯃꯨꯛ ꯌꯥꯗꯦꯕ ꯀꯩꯒꯤꯅꯣꯗ ꯏꯁꯤꯡꯅ ꯍꯦꯜꯂꯀꯥꯟꯗ ꯃꯣꯏꯁꯦ ꯂꯥꯛꯁꯜꯂꯒ ꯑꯗꯨꯝ ꯁꯤꯌꯦꯕ ꯁꯨꯃꯥꯏꯅ ꯇꯧꯔꯒ ꯑꯩꯈꯣꯏꯅ ꯅꯤꯡꯊꯝꯊꯥ ꯀꯥꯂꯦꯟꯁꯤꯗ ꯑꯩꯈꯣꯏꯅ ꯁꯨꯃꯥꯏꯅ ꯁꯨꯝ ꯌꯦꯡꯁꯟꯕꯤꯌꯦ